ꯍꯟꯗꯛ ꯑꯩꯅ ꯃꯤꯟꯇ꯭ꯔꯗꯩ ꯐꯨꯔꯤꯠ ꯑꯃ ꯀꯛꯑꯦꯕ ꯑꯗꯨꯗꯣ ꯑꯣꯐꯔꯗꯅꯦ ꯇꯨ ꯁꯕꯦꯟꯇꯤꯗ ꯀꯛꯄꯅꯦ ꯑꯩꯅ ꯍꯣꯡꯃꯟꯕꯗꯨꯗ ꯐꯤꯗꯣ ꯐꯔꯣꯏꯗ꯭ꯔꯅꯗꯤ ꯈꯟꯕꯅꯦꯕ ꯑꯗꯣ ꯌꯧꯔꯛꯑ ꯀꯥꯟꯗꯗꯤ ꯌꯥꯝ ꯐꯔꯝꯃꯦ ꯑꯗꯨꯒ ꯐꯨꯔꯤꯠꯇꯨꯁꯨ ꯀꯇꯟ ꯑꯁꯦꯡꯕꯅꯦ ꯌꯥꯝ ꯐꯩ